ꯑꯩꯈꯣꯏꯒꯤ ꯃꯐꯝꯁꯤꯡꯗ ꯂꯩꯕ ꯀꯔꯕꯥꯔꯒꯤ ꯑꯣꯏꯕ ꯊꯕꯛ ꯊꯧꯔꯝꯁꯤꯡꯗ ꯁꯤꯖꯤꯟꯅꯕ ꯌꯥꯕ ꯅꯦꯆꯔꯦꯜ ꯔꯤꯁꯣꯔꯁꯁꯤꯡ ꯍꯥꯏꯔꯒꯗꯤ ꯑꯗꯨꯝ ꯋꯥ ꯎ ꯂꯩꯉꯣꯏ ꯅꯨꯡ ꯂꯤꯅꯆꯤꯡꯕ ꯑꯗꯨꯝ ꯐꯪꯏ ꯑꯗꯨꯅ ꯑꯩꯈꯣꯏꯅ ꯀꯔꯕꯥꯔꯗ ꯁꯤꯖꯤꯟꯅꯕꯁꯨ ꯑꯗꯨꯝ ꯌꯥꯏ ꯑꯗꯨꯝ ꯁꯤꯖꯤꯟꯅꯔꯒꯗꯤ ꯀꯔꯕꯥꯔꯒꯤ ꯁꯤꯖꯤꯟꯅꯔꯒꯗꯤ ꯑꯗꯨꯝ ꯆꯥꯎꯈꯠꯄꯒꯤ ꯆꯥꯡꯁꯨ ꯑꯗꯨꯝ ꯍꯦꯟꯒꯠꯄ ꯌꯥꯏ ꯑꯗꯨꯒ ꯋꯥꯒꯤ ꯍꯥꯏꯔꯒꯗꯤ ꯑꯗꯨꯝ ꯄꯣꯂꯥꯡ ꯁꯥꯕ ꯌꯥꯡꯀꯣꯛ ꯁꯥꯕ ꯑꯗꯨꯝ ꯌꯥꯔꯦ ꯑꯗꯒꯤ ꯎꯒꯤꯅ ꯑꯗꯨꯝ ꯎꯒꯤ ꯌꯨꯝꯁꯨ ꯃꯤ ꯃꯌꯥꯝ ꯑꯃ ꯂꯩꯅꯕꯅꯤꯅ ꯍꯧꯖꯤꯛꯇꯤ ꯑꯗꯨꯝ ꯎꯁꯨ ꯑꯗꯨꯝ ꯌꯣꯟꯕ ꯌꯥꯏ ꯑꯗꯒꯤ ꯂꯩꯉꯣꯏ ꯅꯨꯡꯁꯤꯁꯨ ꯑꯗꯨꯝ ꯑꯩꯈꯣꯏꯅ ꯌꯨꯝ ꯑꯃ ꯁꯥꯕ ꯃꯇꯝꯗ ꯑꯗꯨꯝ ꯆꯪꯕ ꯉꯥꯛꯇꯅꯤ ꯑꯗꯨꯗꯨꯅ ꯑꯗꯨꯝ ꯆꯦꯛꯀꯤ ꯌꯨꯝ ꯑꯃ ꯁꯥꯔꯗꯤ ꯂꯩꯉꯥꯣꯏ ꯅꯨꯡꯁꯤꯁꯨ ꯆꯪꯕꯅꯤꯅ ꯑꯗꯨꯝ ꯑꯩꯈꯣꯏꯅ ꯃꯁꯤꯒꯤ ꯀꯔꯕꯥꯔꯁꯨ ꯇꯧꯕ ꯌꯥꯏ ꯂꯤ ꯂꯤꯁꯨ ꯑꯗꯨꯝ ꯃꯣꯔꯥ ꯁꯥꯕ ꯃꯇꯝꯗꯁꯨ ꯑꯗꯨꯝ ꯆꯪꯏꯕ ꯃꯌꯥꯝꯁꯤꯅ ꯑꯗꯨꯝ ꯑꯗꯨꯝ ꯃꯌꯥꯝ ꯆꯪꯕꯒꯤ ꯉꯥꯛꯇ ꯑꯣꯏꯕꯅꯤꯅ ꯑꯗꯨꯝ ꯀꯔꯕꯥꯔꯁꯤ ꯇꯧꯕ ꯃꯇꯝꯗ ꯑꯗꯨꯝ ꯆꯥꯎꯈꯠꯀꯅꯤ ꯍꯥꯏꯅ ꯑꯗꯨꯝ ꯈꯜꯂꯤ